ꯈꯨꯡꯒꯪꯒꯤ ꯃꯐꯝꯁꯤꯡꯗ ꯏꯗꯨꯀꯦꯁꯟ ꯁꯤꯁꯇꯦꯝ ꯑꯁꯤ ꯍꯦꯟꯅ ꯐꯒꯠꯍꯟꯅꯕ ꯐꯒꯠꯍꯟꯅꯕ ꯑꯩꯅ ꯀꯔꯤꯒꯨꯝꯕ ꯊꯕꯛ ꯊꯧꯔꯝ ꯑꯃꯇ ꯄꯥꯡꯊꯣꯛꯈꯤꯕꯗꯤ ꯂꯩꯇ꯭ꯔꯤ ꯑꯗꯨꯕꯨ ꯄꯥꯡꯊꯣꯛꯀꯦꯅꯗꯤ ꯈꯜꯂꯤ ꯑꯗꯨꯒ ꯈꯨꯡꯒꯪꯒꯤ ꯃꯐꯝꯁꯤꯡꯗ ꯑꯉꯥꯡ ꯈꯔ ꯈꯛꯇꯃꯛ ꯐꯥꯎꯕ ꯁ꯭ꯀꯨꯜꯗ ꯊꯥꯗꯕꯒꯤ ꯃꯔꯝꯗꯤ ꯍꯥꯏꯕꯗꯤ ꯈꯨꯡꯒꯪꯗ ꯂꯩꯕꯅꯤꯅ ꯁꯦꯜ ꯊꯨꯝꯒꯤ ꯁꯦꯜ ꯊꯨꯝꯒꯤ ꯐꯤꯕꯝ ꯐꯠꯇꯕꯅ ꯃꯃꯥ ꯃꯄꯥ ꯑꯣꯏꯕꯁꯤꯡꯅ ꯂꯥꯏꯔꯤꯛ ꯂꯥꯏꯁꯨ ꯇꯝꯕꯒꯤ ꯍꯦꯟꯅ ꯂꯥꯏꯔꯤꯛ ꯂꯥꯏꯁꯨ ꯇꯝꯕꯗ ꯍꯦꯟꯅ ꯋꯥꯈꯜ ꯂꯩꯁꯟꯗꯕꯒꯤ ꯋꯥꯈꯜ ꯂꯩꯁꯟꯗꯕꯅ ꯃꯔꯝ ꯑꯣꯏꯔꯒ ꯑꯉꯥꯡꯁꯤꯡ ꯑꯉꯥꯡ ꯈꯔꯇꯃꯛ ꯑꯣꯏꯔꯁꯨ ꯁ꯭ꯀꯨꯜꯗ ꯊꯥꯕ ꯉꯝꯅꯗꯦ